ꯃꯃꯥꯡꯒꯤ ꯑꯣꯔꯗꯔ ꯑꯗꯨꯗ ꯑꯩꯅ ꯀꯦꯛ ꯑꯃ ꯑꯣꯔꯗꯔ ꯇꯧꯖꯈꯤ ꯑꯗꯨꯒꯤ ꯀꯦꯛꯁꯤ ꯌꯥꯝꯅꯁꯨ ꯑꯩꯅ ꯄꯥꯝꯖꯕ ꯑꯣꯏꯔꯨꯔꯦ ꯅꯧꯅ ꯑꯃꯨꯛꯀ ꯀꯦꯛꯁꯦ ꯑꯩ ꯑꯣꯔꯗꯔ ꯇꯧꯕ ꯌꯥꯖꯔꯣꯏꯗ꯭ꯔ